ꯂꯥꯛ ꯑꯃꯒ ꯂꯤꯁꯤꯡ ꯌꯥꯡꯈꯩ ꯃꯥꯊꯣꯏ ꯆꯥꯝꯃꯒ ꯀꯨꯟꯍꯨꯝꯗꯣꯏ ꯂꯥꯛ ꯑꯅꯤꯒ ꯂꯤꯁꯤꯡ ꯅꯤꯐꯨꯒ ꯆꯥꯝꯃꯉꯥ ꯂꯥꯛ ꯃꯉꯥꯒ ꯂꯤꯁꯤꯡ ꯇꯔꯨꯛ ꯆꯥꯝ ꯇꯔꯥꯇꯔꯨꯛ ꯂꯥꯛ ꯇꯔꯦꯠꯀ ꯂꯤꯁꯤꯡ ꯅꯤꯐꯨ ꯃꯉꯥ ꯂꯥꯛ ꯅꯤꯄꯥꯟꯒ ꯂꯤꯁꯤꯡ ꯌꯥꯡꯈꯩ ꯃꯉꯥ ꯆꯥꯝꯃꯉꯥ